ꯎꯝ ꯍꯜꯂꯣ

ꯑꯧ ꯃꯥꯅꯦ ꯑꯣꯏꯗꯣꯏꯅꯦ ꯑꯥ ꯑꯧ ꯎꯝ ꯑꯥ ꯑꯧ ꯍꯧꯖꯤꯛꯀꯤ ꯁꯣꯝꯅ ꯍꯥꯏꯁꯦ ꯍꯥꯏꯗꯤ ꯖꯒꯥ ꯈꯔ ꯑꯃꯅ ꯍꯥꯏꯗꯤ ꯆꯣꯠꯂꯦ ꯁꯤꯅꯦꯕ ꯖꯒꯥ ꯑꯃꯅ ꯈꯔ ꯑꯃꯅ ꯀꯪ ꯑꯗꯨꯝ ꯍꯥꯏꯗꯤ ꯄꯣꯠꯊꯣꯛꯁꯦ ꯃꯥꯟꯅꯗꯦ ꯍꯥꯏꯕꯅꯦꯕ ꯅꯠꯇ꯭ꯔ ꯑꯗꯨꯗꯤ

ꯎꯝ

ꯎꯔꯨꯝ ꯑꯣ ꯎꯔꯨꯝ ꯂꯥꯡꯕ ꯖꯒꯥꯗ ꯑꯣꯏꯔꯤꯔ ꯍꯧꯖꯤꯛꯀꯤ ꯆꯣꯠꯂꯦ ꯍꯥꯏꯁꯦ ꯀꯩꯅꯣꯗꯤ ꯀꯩꯅꯤꯒꯤ ꯃꯣꯏꯒꯤ ꯂꯩꯕꯥꯛꯀꯤ ꯂꯦꯚꯦꯜꯗꯤ ꯃꯥꯟꯅꯗꯕ꯭ꯔꯣ ꯂꯩꯕꯥꯛꯀꯤ ꯂꯦꯚꯦꯜꯁꯦ ꯆꯞ ꯃꯥꯟꯅ

ꯎꯝ ꯑꯣ ꯑꯣ ꯑꯣ ꯍꯋꯥꯏ ꯍꯥꯏꯁꯦ ꯀꯔꯤ ꯍꯋꯥꯏ ꯑꯣꯏꯗꯣꯏꯅꯣ ꯑꯣ ꯑꯣ ꯍꯣꯏ ꯑꯗꯣ ꯎꯝ ꯑꯣ ꯑꯩ ꯍꯥꯏꯖꯔꯛꯀꯦ ꯉꯁꯥꯏꯒꯤ ꯆꯣꯠꯂꯦ ꯍꯥꯏꯔꯤꯕ ꯖꯒꯥꯁꯦ ꯎꯔꯨꯝ ꯂꯥꯡꯕ ꯖꯒꯥꯅꯦꯕꯀꯣ ꯎꯔꯨꯝ ꯂꯥꯡꯕꯗꯨꯅ ꯍꯥꯏꯗꯤ ꯎ ꯋꯥ ꯊꯥꯕꯅ ꯃꯔꯝ ꯑꯣꯏꯔꯒ ꯎꯔꯨꯝ ꯂꯥꯡꯕꯩ ꯅꯨꯡꯁꯥꯁꯦ ꯌꯥꯝ ꯐꯪꯗꯕꯒꯤ ꯃꯐꯝ ꯖꯒꯥꯗꯣ ꯍꯥꯏꯗꯤ ꯃꯍꯩ ꯃꯔꯣꯡꯁꯦ ꯄꯥꯟ ꯉꯝꯗ꯭ꯔꯤꯁꯦ ꯑꯩꯈꯣꯏꯒꯤ ꯃꯦꯟꯂꯤ ꯁꯟꯂꯥꯏꯠꯇꯣ ꯐꯪꯉꯒꯗꯤ ꯃꯣꯏ ꯄꯣꯠꯊꯣꯛꯇꯣ ꯌꯥꯝꯗꯣꯏꯅꯦꯕꯀꯣ ꯉꯁꯥꯏꯒꯤ ꯁꯟꯂꯥꯏꯠ ꯌꯥꯝ ꯐꯪꯐꯝ ꯖꯒꯥꯁꯤꯗꯅ ꯈꯔ ꯐꯔꯒ ꯎꯔꯨꯝ ꯂꯥꯡꯕꯗꯨꯅ ꯐꯠꯇ꯭ꯔꯤꯗꯣ ꯑꯗꯣ ꯑꯩꯈꯣꯏꯁꯦ ꯍꯤꯗꯥꯛ ꯑꯣꯏꯅ ꯁꯤꯖꯤꯟꯅꯗꯧ ꯅꯠꯇꯦꯕꯀꯣ ꯍꯤꯗꯥꯛ ꯁꯤꯖꯤꯟꯅꯕ ꯌꯥꯗꯪ ꯃꯗꯨꯗꯤ ꯃꯥꯒꯤ ꯃꯐꯝ ꯖꯒꯥꯗꯨꯅ ꯃꯔꯝ ꯑꯣꯏꯔꯒ ꯄꯣꯠꯊꯣꯛꯇꯣ ꯂꯩꯇꯕꯩ ꯋꯥꯅꯦꯕ ꯉꯁꯥꯏꯒꯤ ꯎꯔꯨꯝ ꯖꯒꯥꯗꯣ ꯄꯣꯠꯊꯣꯛ ꯑꯗꯨꯝ ꯐꯪꯅꯦꯕ ꯐꯪꯉꯣꯏ ꯍꯥꯏꯕꯗꯤ ꯅꯠꯇꯦꯕ ꯈꯔ ꯃꯇꯝ ꯇꯞꯊꯗꯣꯏꯕ ꯍꯥꯏꯗꯤ ꯈꯔ ꯁ꯭ꯂꯣ ꯆꯠꯀꯅꯦꯕ ꯄꯣꯠꯊꯣꯛꯇꯤ ꯑꯗꯨꯝ ꯊꯣꯛꯀꯅꯤ ꯅꯣꯔꯃꯦꯜ ꯑꯣꯏ ꯊꯣꯛꯀꯅꯤ ꯉꯁꯥꯏꯒꯤ ꯑꯀꯪꯕꯗꯨꯅ ꯈꯔ ꯊꯨꯅ ꯎꯝ ꯃꯔꯨ ꯆꯪꯕ ꯑꯣꯏꯔꯒ ꯊꯨꯅ ꯂꯣꯛꯈꯤꯗꯣꯏꯅꯦꯕ ꯑꯗꯣ ꯎꯔꯨꯝꯒꯤꯗꯨꯅ ꯃꯇꯝ ꯈꯔ ꯆꯪꯅꯤ ꯍꯥꯏꯕꯈꯛꯇꯅꯦꯕ ꯑꯗꯨ ꯑꯣꯏꯔꯁꯨ ꯑꯩꯈꯣꯏꯅ ꯀ꯭ꯔꯣꯞꯄꯤꯡ ꯇꯧꯕꯗꯗꯤ ꯑꯩꯈꯣꯏꯒꯤ ꯄ꯭ꯂꯥꯟꯇꯦꯁꯟ ꯇꯧꯕꯀꯥꯟꯗꯗꯤ ꯖꯒꯥ ꯖꯒꯥ ꯑꯗꯨꯗꯤ ꯆꯞ ꯃꯥꯟꯅꯅ ꯊꯝꯃꯤꯟꯅꯈ꯭ꯔꯒ ꯃꯐꯝ ꯑꯃꯅ ꯍꯥꯜꯂꯒ ꯃꯐꯝ ꯑꯃꯅ ꯀꯣꯜꯍꯧꯕꯗꯨꯗꯤ ꯅꯨꯡꯉꯥꯏꯇꯦ ꯀꯩꯒꯤꯅꯣꯗꯤ ꯅꯪ ꯃꯊꯪ ꯑꯃ ꯊꯥꯅꯤꯡꯕꯀꯥꯟꯗꯗꯤ ꯉꯥꯏꯅꯗꯣꯏꯅꯤꯗꯅ ꯀꯣ ꯑꯗꯨ ꯍꯧꯖꯤꯛꯀꯤ ꯑꯣꯏꯅꯗꯤ ꯕ꯭ꯔꯗꯔ ꯈꯣꯏꯅ ꯀꯩꯅꯣ ꯇꯧꯈ꯭ꯔꯕꯅꯤꯅ ꯋꯥꯔꯁꯨ ꯋꯥꯅ ꯃꯇꯝ ꯈꯔꯗꯤ ꯉꯥꯏꯊꯣꯛ ꯉꯥꯏꯁꯤꯟ ꯇꯧꯔꯒ ꯉꯁꯥꯏꯒꯤ ꯄꯣꯊꯣꯛ ꯍꯥꯏꯗꯤ ꯇꯞꯊꯍꯧꯔꯤꯕꯁꯦ ꯂꯣꯏꯁꯤꯟꯕ ꯉꯥꯏꯕꯇꯥꯔꯦ ꯍꯥꯏꯗꯤ ꯑꯩꯈꯣꯏꯅ ꯎ ꯋꯥꯁꯤꯁꯨ ꯄꯨꯔꯥ ꯑꯩꯈꯣꯏꯅ ꯖꯒꯥꯗꯨꯒꯤ ꯑꯣꯏꯅ ꯌꯥꯟꯊꯠꯄꯁꯨ ꯌꯥꯗꯕꯅꯤꯅꯀꯣ ꯑꯗꯨꯒ ꯑꯗꯨꯒꯤ ꯃꯥꯒꯤ ꯅꯣꯏꯒꯤ ꯊꯥꯕ ꯈꯣꯠꯄꯗꯣ ꯃꯥꯒꯤ ꯄꯣꯠ ꯂꯣꯛꯄ ꯈꯣꯠꯄꯗꯣ ꯂꯣꯏꯔꯦ ꯍꯥꯏꯔꯀꯥꯟꯗꯅꯦ ꯑꯩꯈꯣꯏꯒꯤ ꯃꯊꯪ ꯑꯣꯜꯂꯛꯄꯒꯤ ꯄ꯭ꯂꯥꯟꯇꯦꯁꯟꯁꯦ ꯍꯥꯏꯗꯣ ꯀꯔꯤ ꯇꯧꯁꯤꯒꯦ ꯃꯐꯝꯗꯨꯒ ꯆꯥꯟꯅꯅꯕ ꯍꯥꯏꯕꯗꯣ ꯑꯗꯨ ꯃꯊꯪꯒꯤ ꯑꯣꯏꯅꯗꯤ ꯑꯩꯈꯣꯏ ꯃꯤ ꯈꯨꯗꯤꯡꯃꯛꯀꯤ ꯃꯥꯒꯤ ꯑꯣꯞꯁꯟꯁꯦ ꯃꯌꯥꯝ ꯂꯩ ꯍꯥꯏꯗꯤ ꯄꯣꯠꯊꯣꯛꯁꯦ ꯌꯥꯝꯅ ꯊꯣꯛꯄ ꯃꯤ ꯄꯩꯁꯥ ꯌꯥꯝ ꯇꯥꯟꯅꯤꯡꯕ ꯑꯗꯒꯤ ꯑꯗꯨꯝ ꯅꯣꯔꯃꯦꯟꯂꯤ ꯌꯥꯝꯅ ꯂꯦꯚꯔ ꯆꯪꯗꯕꯤꯗ ꯇꯥꯟꯅꯤꯡꯕ ꯄꯩꯁꯥ ꯌꯥꯝ ꯐꯪꯗ꯭ꯔꯒꯁꯨꯀꯣ ꯁꯤꯒꯨꯝꯕ ꯃꯈꯜ ꯃꯌꯥꯝ ꯂꯩꯕꯅꯤꯅ ꯕ꯭ꯔꯗꯔ ꯈꯣꯏꯒꯤꯁꯨ ꯑꯄꯥꯝ ꯄꯥꯝꯗ ꯂꯩꯔꯝꯅꯦꯕꯀꯣ ꯑꯗꯨꯗ ꯑꯩꯈꯣꯏꯒꯤ ꯍꯥꯏꯖꯧ ꯍꯥꯏꯔꯒꯗꯤ ꯑꯩꯈꯣꯏꯒꯤ ꯑꯩꯈꯣꯏꯁꯨ ꯍꯤꯗꯥꯛ ꯂꯥꯡꯊꯛ ꯑꯗꯒꯤ ꯃꯍꯩ ꯍꯥꯏꯗꯤ ꯃꯔꯨ ꯃꯔꯥꯡ ꯀꯩꯀꯥꯗꯣ ꯌꯣꯜꯂꯤꯕꯅꯤꯅ ꯑꯗꯒꯤ ꯃꯁꯤꯒꯤ ꯀꯩꯅꯣꯒꯤ ꯃꯇꯥꯡꯗ ꯏꯪꯈꯣꯜꯒꯤ ꯃꯇꯥꯡ ꯈꯔ ꯑꯩꯈꯣꯏꯅꯁꯨ ꯈꯪꯖꯕꯅꯤꯅꯀꯣ ꯃꯊꯪꯒꯤ ꯑꯣꯜꯂꯛꯄꯗꯗꯤ ꯑꯩ ꯍꯥꯏꯖꯧ ꯍꯥꯏꯔꯒꯗꯤ ꯉꯁꯥꯏꯒꯤ ꯎꯔꯨꯝ ꯖꯒꯥꯁꯤꯅ ꯑꯩꯈꯣꯏꯒꯤ ꯃꯔꯣꯏ ꯃꯄꯥꯡꯁꯦ ꯃꯔꯣꯏ ꯃꯄꯥꯡꯁꯦ ꯁꯖꯦꯁ ꯇꯧꯖꯒꯦꯕꯀꯣ ꯃꯔꯣꯏ ꯃꯄꯥꯡꯁꯦ ꯃꯈꯜ ꯃꯌꯥꯜ ꯂꯩꯈꯔꯦꯀꯣ ꯇꯤꯜꯂꯧ ꯃꯔꯨ ꯊꯥꯕ ꯑꯗꯒꯤ ꯅꯥꯀꯨꯞꯄꯤ ꯑꯗꯒꯤ ꯁꯥ ꯃꯔꯣꯏ ꯑꯗꯒꯤꯗꯤ ꯅꯄꯥꯛꯄꯤ ꯀꯣ ꯑꯁꯤꯁꯦ ꯑꯗꯨꯝ ꯃꯅꯤꯄꯨꯔꯗ ꯑꯗꯨꯝ ꯃꯦꯟꯂꯤ ꯁꯤꯖꯤꯟꯅꯕ ꯑꯗꯨꯝ ꯇꯣꯏꯅ ꯁꯤꯖꯤꯟꯅꯕ ꯄꯣꯠꯅꯤꯅ ꯑꯗꯨꯝ ꯐꯪꯅꯤꯕ ꯑꯗꯩ ꯂꯦꯚꯔꯁꯨ ꯌꯥꯝ ꯀꯥꯍꯦꯟꯅ ꯆꯪꯗꯦꯕꯀꯣ ꯑꯗꯨꯒ ꯖꯒꯥꯗꯣ ꯎꯔꯨꯝ ꯑꯣꯏꯕꯅꯤꯅ ꯍꯥꯏꯗꯤ ꯅꯨꯡꯁꯥ ꯌꯥꯝ ꯐꯪꯗꯕꯅꯤꯅ ꯑꯆꯣꯠꯄ ꯖꯒꯥ ꯑꯣꯏꯕꯅꯤꯅ ꯃꯔꯣꯏꯗꯗꯤ ꯌꯥꯝꯅ ꯐꯩꯌꯦꯕ ꯍꯥꯏꯗꯤ ꯃꯍꯩ ꯄꯥꯟꯕ ꯄꯣꯠ ꯅꯠꯇꯕꯅꯤꯅꯀꯣ ꯃꯥꯗꯤ ꯖꯁ ꯃꯥꯒꯤ ꯃꯅꯥꯗꯣ ꯈꯛ ꯐꯍꯜꯂꯒ ꯂꯣꯏꯔꯦꯕ ꯃꯅꯥ ꯐꯍꯟꯒꯗꯕ ꯄꯣꯠꯅꯤꯅ ꯎꯔꯨꯝꯗꯅ ꯍꯦꯟꯅ ꯄꯣꯠ ꯑꯃꯒꯤ ꯃꯅꯥꯁꯦ ꯑꯗꯨꯝ ꯎꯔꯨꯝꯗꯅ ꯍꯦꯟꯅꯁꯨ ꯐꯅꯩꯗꯅꯀꯣ ꯑꯗꯨꯗꯨꯅ ꯃꯅꯥ ꯃꯁꯤꯡ ꯆꯥꯕ ꯌꯥꯕ ꯄꯣꯠ ꯈꯛꯀꯤ ꯑꯣꯏꯅ ꯎꯔꯨꯝ ꯖꯒꯥꯁꯦ ꯑꯣꯏꯅ ꯁꯖꯦꯁ ꯇꯧꯖꯒꯦꯕ ꯑꯗꯨꯒ ꯉꯁꯥꯏꯒꯤ ꯅꯨꯡꯁꯥꯒꯤꯗꯨꯗꯤ ꯑꯩꯈꯣꯏꯅ ꯕ꯭ꯔꯗꯔꯒꯤꯅ ꯉꯁꯥꯏ ꯑꯃꯦꯔꯤꯀꯥꯟ ꯄꯤ ꯊꯥꯈꯤꯕꯗꯨ ꯑꯗꯨꯝ ꯀꯟꯇꯤꯅ꯭ꯌꯨ ꯇꯧꯕꯤꯒꯦ ꯍꯏꯕ꯭ꯔꯥ ꯅꯠꯇ꯭ꯔꯒꯅ ꯑꯇꯣꯞꯄ ꯀ꯭ꯔꯣꯞ ꯑꯃꯃꯨꯛ ꯎꯝ

ꯎꯝ ꯎꯝ ꯎꯝ ꯍꯣꯏ ꯌꯥꯏ ꯑꯗꯨꯗꯤ ꯑꯁ ꯑꯩꯈꯣꯏ ꯏꯁꯥ ꯏꯁꯥꯒꯤ ꯑꯄꯥꯝꯕꯅꯦꯕ ꯑꯗꯨꯗꯤ ꯀ꯭ꯔꯣꯞ ꯈꯨꯗꯤꯡꯃꯛ ꯂꯣꯏꯅ ꯇꯣꯡꯖꯕ ꯉꯥꯛꯇꯅꯦꯕ ꯑꯗ ꯑꯗꯨꯕꯨ ꯗꯥꯎꯗꯁꯨ ꯂꯩꯔꯦꯀꯣ ꯃꯇꯝꯗꯨꯅ ꯑꯩꯈꯣꯏꯒꯤ ꯑꯩꯈꯣꯏꯒꯤ ꯅꯣꯡ ꯅꯪꯕ ꯑꯗꯒꯤ ꯂꯦꯟ ꯅꯪꯕ ꯑꯗꯒꯤ ꯁꯣꯏꯜ ꯁꯣꯏꯜ ꯗ ꯀꯩꯅꯣ ꯑꯩꯈꯣꯏꯒꯤ ꯁꯣꯏꯜꯗ ꯁꯣꯛꯍꯟꯕ ꯌꯥꯕ ꯌꯥꯝ ꯃꯈꯜ ꯃꯌꯥꯝ ꯂꯩꯔꯦꯗꯅꯀꯣ ꯁꯣꯏꯜ ꯌꯥꯔꯛꯇꯕ ꯑꯗꯒꯤ ꯃꯐꯝ ꯖꯒꯥꯗꯣ ꯂꯩꯕꯥꯛꯁꯤꯡꯗꯣ ꯃꯇꯝ ꯃꯇꯝꯒꯤ ꯋꯦꯗꯔꯒꯤ ꯃꯇꯨꯡꯏꯟꯅ ꯀ꯭ꯂꯥꯏꯃꯦꯠ ꯆꯦꯟꯁꯀꯤ ꯃꯇꯨꯡꯏꯟꯅ ꯑꯗꯨꯝ ꯃꯥꯒꯤ ꯁꯣꯏꯜ ꯖꯒꯥ ꯆꯦꯟꯁ ꯇꯧꯕ ꯂꯩꯕꯅꯦꯕꯀꯣ ꯑꯗꯨꯒꯤ ꯃꯇꯨꯡꯏꯟꯅ ꯑꯗꯨꯝ ꯗꯥꯎꯗꯁꯨ ꯂꯩꯒꯅꯤ ꯑꯗꯨꯗꯨꯅ ꯀ꯭ꯔꯣꯞꯄꯤꯡꯒꯤꯗꯤ ꯑꯦꯅꯤ ꯂꯣꯏꯅ ꯑꯦꯅꯤ ꯀ꯭ꯔꯣꯞ ꯁꯤꯖꯤꯟꯅꯕ ꯌꯥꯏ ꯊꯥꯕ ꯌꯥꯏꯀꯣ ꯑꯗꯨꯒ ꯑꯗꯨꯗꯤ ꯑꯁꯣꯝꯒꯤ ꯑꯄꯥꯝꯕꯅꯤ ꯎꯝ ꯎꯝ ꯎꯝ ꯎꯝ ꯑꯪ ꯎꯝ ꯎꯝ ꯍꯣꯏ ꯀꯩꯒꯤꯅꯣ ꯍꯥꯏꯗꯤ ꯑꯩꯈꯣꯏꯅ ꯃꯅꯥ ꯃꯁꯤꯡ ꯆꯥꯗꯣꯏꯅꯤꯅꯀꯣ ꯌꯥꯝ ꯐꯖꯩ ꯑꯗꯣ ꯑꯩꯈꯣꯏꯅ ꯍꯥꯏꯅꯤꯡꯕꯗꯤ ꯁꯤ ꯉꯁꯥꯏꯒꯤ ꯃꯔꯣꯏ ꯃꯄꯥꯡꯁꯦ ꯃꯔꯨꯅ ꯊꯥꯕ ꯂꯩ ꯑꯗꯒꯤ ꯃꯥꯒꯤ ꯃꯈꯣꯛ ꯍꯥꯏꯇꯥꯔꯦ ꯃꯈꯣꯡꯅ ꯊꯥꯕꯁꯨ ꯂꯩꯌꯦꯕꯀꯣ ꯑꯗꯣ ꯍꯧꯖꯤꯛꯇꯤ ꯆꯥꯎꯈꯠꯂꯕꯅꯤꯅ ꯃꯔꯨ ꯃꯔꯥꯡ ꯂꯣꯏꯅ ꯀꯩꯅꯣꯁꯦ ꯐꯤꯗꯤꯡꯁꯦ ꯂꯣꯏꯅ ꯁꯦꯝ ꯁꯦꯝꯃꯒ ꯂꯥꯛꯂꯦꯕ ꯐꯤꯗꯤꯡ ꯑꯣꯏꯅ ꯍꯥꯏꯗꯤ ꯃꯔꯨ ꯑꯣꯏꯅ ꯂꯣꯏꯅ ꯂꯥꯛꯅꯔꯦꯕꯀꯣ ꯉꯁꯥꯏꯒꯤ ꯇꯤꯜꯍꯧ ꯃꯔꯨ ꯅꯥꯀꯨꯞꯄꯤ ꯑꯗꯒꯤ ꯁꯥ ꯃꯔꯣꯏ ꯂꯣꯏꯅ ꯄꯥꯎꯁ ꯑꯣꯏꯅ ꯀꯩꯅꯣ ꯂꯥꯛꯑꯕꯅꯦꯕ ꯃꯔꯨ ꯑꯣꯏꯅ ꯐꯪꯉꯕꯅꯦꯕꯀꯣ ꯑꯗ ꯑꯩꯈꯣꯏꯅ ꯃꯔꯨꯅ ꯊꯥꯕ ꯍꯥꯏꯁꯤꯇꯕꯨ ꯀꯨꯏꯅ ꯆꯪꯉꯤꯗꯅꯀꯣ ꯑꯗꯨꯗ ꯃꯐꯝ ꯈꯔꯗꯗꯤ ꯖꯒꯥ ꯈꯔꯗꯗꯤ ꯑꯗꯨ ꯅꯥꯀꯨꯞꯄꯤ ꯂꯣꯛꯄ ꯌꯥꯝ ꯂꯣꯛꯄ ꯖꯒꯥ ꯂꯩꯅꯩ ꯑꯗꯒꯤ ꯁꯥ ꯃꯔꯣꯏ ꯂꯣꯛꯄ ꯃꯤ ꯂꯩ ꯑꯗꯨꯒꯨꯝꯕꯗꯩ ꯃꯣꯏꯅ ꯄꯥꯝꯕꯤ ꯑꯣꯏꯅ ꯍꯥꯏꯗꯤ ꯃꯈꯣꯛ ꯄꯥꯝꯕꯤ ꯑꯣꯏꯅ ꯄꯨꯂꯞ ꯂꯧꯔꯒ ꯊꯥꯕꯁꯨ ꯂꯩꯌꯦꯕ ꯑꯗꯨꯅ ꯈꯔ ꯊꯨꯏꯌꯦ ꯀꯥꯏꯅꯒ ꯌꯨꯁ ꯇꯧꯅꯕꯁꯨ ꯂꯩꯕꯅꯦꯕꯀꯣ ꯑꯗꯨ ꯁꯤꯠ ꯑꯣꯏꯅ ꯍꯥꯏꯗꯤ ꯃꯔꯨ ꯑꯣꯏꯅ ꯍꯨꯟꯒꯦ ꯍꯥꯏꯕ꯭ꯔ ꯈꯔ ꯏꯁꯝ ꯁꯝꯅ ꯑꯗꯨ ꯃꯇꯝ ꯈꯔ ꯆꯪꯉꯁꯨ ꯆꯪꯅ ꯉꯥꯏꯅꯕ ꯑꯃ ꯑꯗꯨꯃꯥꯏꯅ ꯑꯗꯨꯒ ꯃꯔꯨꯁꯤꯁꯨ ꯑꯩꯈꯣꯏꯁꯤꯗꯁꯨ ꯐꯪꯒꯅꯤ ꯑꯗꯒꯤ ꯑꯇꯩ ꯑꯩꯈꯣꯏꯒꯤ ꯐꯥꯔꯃꯔ ꯀꯩꯅꯣꯒꯤ ꯃꯌꯥꯡ ꯏꯝꯐꯥꯜ ꯂꯣꯝꯗꯁꯨ ꯃꯣꯏꯗꯤ ꯇꯣꯏꯅ ꯃꯌꯥꯝ ꯐꯪꯅꯕꯅꯦ ꯑꯗꯣꯝꯗꯁꯨ ꯌꯥꯝꯅ ꯂꯩꯀꯣ

ꯑꯩꯈꯣꯏ ꯃꯅꯤꯄꯨꯔꯒꯤ ꯑꯗꯨꯝ ꯁꯤꯖꯤꯟꯅꯩꯗꯅ ꯃꯈꯜ ꯃꯊꯦꯜ ꯃꯁꯤꯗ ꯅꯥꯀꯨꯞꯄꯤ ꯑꯗꯩ ꯁꯥ ꯃꯔꯣꯏꯁꯤꯗꯤ ꯑꯗꯨꯝ ꯕꯔꯥꯕꯔ ꯑꯗꯨꯝ ꯆꯛꯆꯥ ꯍꯩꯖꯥꯟꯅꯕꯗ ꯁꯤꯖꯤꯟꯅꯕ ꯄꯣꯠ ꯑꯣꯏꯕꯅꯤꯅ ꯂꯣꯏꯅ ꯀꯥꯟꯅꯒꯅꯤ ꯄꯣꯠ ꯈꯨꯗꯤꯡꯃꯛ ꯀꯥꯟꯅꯕ ꯉꯥꯛꯇꯅꯦꯕꯀꯣ ꯑꯗꯨꯗꯨꯅ ꯃꯥꯔꯀꯦꯠꯇꯤꯡꯗꯗꯤ ꯀꯩꯁꯨ ꯄ꯭ꯔꯣꯕ꯭ꯂꯦꯝ ꯂꯩꯔꯣꯏ ꯍꯣꯡꯕ ꯆꯥꯎꯕ ꯍꯥꯏꯗꯨꯅ ꯃꯈꯜ ꯑꯃꯅꯦ ꯑꯗꯨꯒ ꯑꯩꯈꯣꯏꯒꯤ ꯅꯥꯀꯨꯞꯄꯤꯅ ꯍꯣꯡꯒꯦ ꯍꯣꯡꯉꯕꯗ ꯀꯩꯁꯨ ꯃꯉꯥꯗꯩ ꯇꯥꯗꯧ ꯅꯠꯇꯦ ꯑꯗꯒꯤ ꯃꯄꯨꯟ ꯄꯤꯛꯊꯔꯛꯀꯅꯤ ꯍꯥꯏꯕ ꯂꯩꯇꯦꯕꯀꯣ ꯆꯥꯎꯈꯠꯀꯅꯤ ꯍꯥꯏꯕ ꯂꯩꯇꯦ ꯑꯗꯨꯝ ꯅꯥꯀꯨꯞꯄꯤꯗꯤ ꯑꯗꯨꯝ ꯅꯣꯏꯅ ꯍꯥꯟꯅꯗꯩ ꯍꯧꯔꯛꯄ ꯃꯑꯣꯡꯗꯨꯗ ꯑꯗꯨꯝ ꯂꯩꯗꯣꯏꯅꯦꯕꯀꯣ ꯑꯗꯨꯅ ꯃꯥꯔꯀꯦꯠꯇꯗꯤ ꯀꯩꯁꯨ ꯗꯥꯎꯟ ꯅꯨꯡ ꯆꯠꯄ ꯂꯩꯔꯣꯏ ꯑꯗꯒꯤ ꯑꯗꯨꯒꯤꯗꯤ ꯄ꯭ꯔꯣꯕ꯭ꯂꯦꯝ ꯂꯩꯔꯔꯣꯏ ꯀꯩꯒꯤꯅꯣ ꯍꯥꯏꯗꯤ ꯃꯅꯤꯄꯨꯔꯒꯤ ꯑꯣꯏꯅꯗꯤ ꯑꯁꯤ ꯑꯅꯥ ꯊꯣꯛꯄ ꯎꯁꯣꯞ ꯃꯦꯂꯥ ꯇꯣꯏꯕꯅꯤꯅꯅꯦ ꯍꯥꯏꯗꯤ ꯁꯤꯖꯟ ꯍꯥꯏꯕ ꯂꯩꯇꯕꯅꯤꯅꯅꯦ ꯀꯩꯁꯨꯝ ꯃꯥꯔꯀꯦꯠꯇꯗꯤ ꯀꯩꯁꯨ ꯀꯩꯅꯣ ꯇꯧꯔꯣꯏ ꯗꯥꯎꯟꯐꯣꯜ ꯂꯥꯛꯑꯣꯏ ꯑꯥ ꯍꯣꯏ ꯍꯣꯏ ꯍꯣꯏ ꯑꯥ ꯑꯥ ꯍꯣꯏ ꯌꯥꯏꯌꯦ ꯍꯣꯏ ꯍꯣꯏ